ꯏꯁꯇꯦꯠꯀꯤ ꯏꯅꯥꯛ ꯈꯨꯜꯂꯕ ꯀꯜꯆꯔ ꯉꯥꯛꯇꯨꯅ ꯊꯝꯕꯗ ꯌꯣꯛꯈꯠꯄꯗ ꯃꯅꯤꯄꯨꯔꯤꯒꯤ ꯂꯣꯜꯒꯤ ꯊꯧꯗꯥꯡ ꯑꯁꯤ ꯍꯥꯏꯕꯁꯤꯗꯤ ꯑꯩꯈꯣꯏꯅ ꯏꯁꯩꯒꯨꯝꯕ ꯖꯒꯣꯏꯒꯨꯝꯕ ꯁꯛꯄ ꯃꯇꯝꯗ ꯖꯒꯣꯏꯒꯨꯝꯕ ꯁꯥꯕ ꯃꯇꯝꯗ ꯏꯁꯇꯦꯠꯇ ꯑꯩꯈꯣꯏꯅ ꯏꯁꯩ ꯁꯛꯄ ꯃꯇꯝꯗ ꯃꯤꯅ ꯂꯥꯛꯑꯒ ꯐꯝꯗꯨꯅ ꯌꯦꯡꯉꯤ ꯏꯁꯩ ꯁꯛꯄ ꯃꯇꯝꯗ ꯌꯥꯝꯅ ꯅꯨꯡꯉꯥꯏꯅ ꯅꯨꯡꯉꯥꯏ ꯅꯨꯡꯉꯥꯏꯕ ꯏꯁꯩ ꯁꯛꯑꯀꯥꯟꯗ ꯃꯤꯅ ꯂꯥꯛꯑꯒ ꯐꯝꯗꯨꯅ ꯌꯥꯝꯅ ꯅꯨꯡꯉꯥꯏꯅ ꯄꯣꯊꯥꯅ ꯌꯦꯡꯉꯤ ꯑꯗꯒꯤꯗꯤ ꯑꯩꯈꯣꯏꯅ ꯖꯒꯣꯏꯒꯨꯝꯕ ꯁꯥꯕ ꯃꯇꯝꯗꯁꯨ ꯑꯩꯈꯣꯏꯅ ꯏꯁꯇꯦꯠꯇ ꯖꯒꯣꯏꯒꯨꯝꯕ ꯁꯥꯕ ꯃꯇꯝꯗꯁꯨ ꯃꯤꯅ ꯂꯥꯛꯑꯒ ꯌꯦꯡꯉꯤ ꯑꯩꯈꯣꯏꯒꯤ ꯖꯒꯣꯏꯁꯤꯡꯗꯣ ꯑꯩꯈꯣꯏꯅ ꯏꯁꯇꯦꯠꯇ ꯖꯒꯣꯏ ꯁꯥꯕ ꯃꯇꯝꯗ ꯃꯤ ꯃꯌꯥꯝꯅ ꯂꯥꯛꯑꯒ ꯌꯦꯡꯉꯒ ꯑꯩꯈꯣꯏꯒꯤ ꯍꯔꯥꯎ ꯀꯨꯝꯍꯩ ꯃꯌꯥꯝꯗꯣ ꯌꯦꯡꯉꯤ ꯍꯔꯥꯎ ꯀꯨꯝꯕ ꯃꯇꯝꯗ ꯑꯩꯈꯣꯏ ꯖꯒꯥ ꯖꯒꯥꯗ ꯆꯠꯂꯒ ꯏꯁꯇꯦꯠꯇ ꯀꯥꯈꯠꯇꯨꯅ ꯏꯁꯩꯒꯨꯝꯕ ꯖꯒꯣꯏꯒꯨꯝꯕ ꯁꯛꯇꯨꯅ ꯖꯒꯣꯏꯒꯨꯝꯕ ꯁꯥꯗꯨꯅ ꯑꯩꯈꯣꯏ ꯁꯨꯃꯥꯏꯅ ꯏꯁꯩ ꯖꯒꯣꯏ ꯁꯨꯃꯥꯏꯅ ꯇꯧꯔꯒ ꯑꯩꯈꯣꯏ ꯂꯥꯛꯏ